ꯑꯩꯅ ꯃꯦꯠ ꯅꯠꯇ꯭ꯔꯒ ꯁꯥꯏꯟꯁ ꯇꯝꯅꯕꯒꯤꯗꯃꯛ ꯇꯨꯏꯁꯟ ꯒꯨꯝꯕ ꯑꯍꯦꯟꯕ ꯀꯂꯥꯁ ꯂꯧꯈꯤ ꯃꯔꯝꯗꯤ ꯑꯩꯉꯣꯟꯗ ꯍꯧꯖꯤꯛ ꯇꯝꯂꯤꯕ ꯁꯥꯏꯟꯁ ꯀꯨꯝꯕ ꯑꯗꯒꯤ ꯃꯦꯠꯁ ꯀꯨꯝꯕ ꯁꯤ ꯈꯔ ꯂꯨꯅ ꯊꯣꯛꯏ ꯑꯗꯨꯒ ꯑꯗꯩ ꯑꯩꯈꯣꯏ ꯏꯟꯗꯤꯌꯥꯒꯤ ꯍꯧꯖꯤꯛꯇꯤ ꯇꯦꯛꯅꯣꯂꯣꯖꯤ ꯑꯗꯒꯤ ꯁꯥꯏꯟꯁꯀꯤ ꯂꯝꯁꯤ ꯌꯥꯝꯅ ꯆꯥꯎꯈꯠꯂꯦ ꯑꯗꯨꯒꯤ ꯃꯊꯛꯇ ꯃꯌꯥꯝꯒ ꯌꯦꯡꯅꯔꯨꯕ ꯃꯇꯝꯗ ꯑꯩꯈꯣꯏ ꯏꯟꯗꯤꯌꯥꯗꯤ ꯌꯥꯝꯅ ꯆꯥꯎꯈꯠꯂꯦ ꯑꯗꯨꯅ ꯃꯣꯏꯒꯤ ꯇꯝꯕ ꯁꯥꯏꯟꯁ ꯀꯨꯝꯕ ꯀꯩꯅꯣꯒꯨꯝꯕꯁꯤ ꯑꯩꯉꯣꯟꯗꯗꯤ ꯇꯝꯕ ꯃꯇꯝꯗ ꯌꯥꯝꯅ ꯂꯨꯅ ꯊꯣꯛꯏ ꯑꯗꯒꯤ ꯑꯩꯒ ꯊꯪꯅꯕ ꯑꯩꯒ ꯅꯛꯅꯕ ꯏꯃꯥꯟꯅꯕꯤꯁꯤꯡꯁꯨ ꯃꯣꯏꯁꯨ ꯑꯗꯨꯝ ꯁꯥꯏꯟꯁ ꯀꯨꯝꯕ ꯇꯨꯏꯁꯟ ꯒꯨꯝꯕꯒꯤ ꯑꯗꯨꯝ ꯇꯨꯏꯏꯁꯟ ꯒꯨꯝꯕ ꯑꯍꯦꯟꯕ ꯀꯂꯥꯁ ꯑꯗꯨꯝ ꯂꯧꯏ ꯑꯗꯨꯅ ꯑꯩꯈꯣꯏ ꯏꯟꯗꯤꯌꯥꯁꯤ ꯆꯥꯎꯈꯠꯂꯕꯅꯤꯅ ꯑꯩꯉꯣꯟꯗ ꯈꯔ ꯂꯨꯅ ꯊꯣꯛꯏ